ꯑꯩꯅ ꯑꯩꯈꯣꯏ ꯈꯨꯡꯒꯪꯗ ꯂꯩꯔꯤꯕ ꯃꯔꯨꯞ ꯃꯄꯥꯡꯁꯤꯡꯒ ꯍꯥꯏꯕꯗꯤ ꯑꯩ ꯏꯊꯟꯇ ꯃꯔꯨ ꯃꯔꯥꯡꯁꯦ ꯀꯩꯅꯣ ꯐꯧꯕ ꯈꯣꯠꯄ ꯇꯧꯕꯁꯦ ꯏꯊꯟꯇꯗꯤ ꯅꯨꯡꯉꯥꯏꯇꯕꯅꯤꯅ ꯍꯌꯦꯡ ꯃꯣꯏ ꯇꯧꯒꯅꯤ ꯍꯥꯡꯁꯤꯠ ꯃꯣꯏ ꯇꯧꯒꯅꯤ ꯍꯥꯏꯕꯁꯦ ꯑꯗꯨꯝꯕ ꯀꯅꯥꯃꯠꯇ ꯀꯩꯅꯣ ꯇꯧꯗꯕꯤꯗ ꯄꯨꯟꯕ ꯀꯥꯟꯗ ꯄꯨꯟꯅ ꯇꯧꯃꯤꯟꯅꯁꯦ ꯍꯥꯏꯅ ꯃꯔꯨꯞ ꯃꯄꯥꯡꯕꯨ ꯃꯣꯏꯒꯤ ꯃꯔꯨ ꯃꯔꯥꯡ ꯇꯛꯄ ꯌꯥꯕ ꯐꯧꯕ ꯌꯥꯕ ꯂꯩꯕ꯭ꯔꯥ ꯈꯣꯠꯄ꯭ꯔꯥ ꯍꯪꯅꯔꯒ ꯑꯩꯈꯣꯏ ꯈꯨꯡꯒꯪꯗ ꯂꯩꯕ ꯅꯨꯄꯤ ꯃꯌꯥꯝꯅ ꯄꯨꯜꯂꯒ ꯃꯔꯨ ꯃꯔꯥꯡꯁꯦ ꯑꯩꯈꯣꯏꯅ ꯆꯥꯝꯂꯒ ꯆꯥꯝꯈ꯭ꯔꯕ ꯇꯨꯡꯗ ꯅꯨꯡꯁꯥꯗꯨꯗ ꯐꯖꯅ ꯐꯧꯕꯤꯔꯒ ꯐꯧꯈ꯭ꯔꯕ ꯇꯨꯡꯗ ꯑꯩꯈꯣꯏꯅ ꯌꯥꯏꯉꯪꯗ ꯑꯣꯏꯔꯣ ꯃꯔꯨ ꯃꯔꯥꯡ ꯑꯇꯣꯞꯄꯗ ꯑꯣꯏꯔꯣ ꯍꯥꯟꯅꯕꯨꯗꯤ ꯍꯣꯏ ꯁꯨꯝꯕꯟꯗ ꯁꯨꯅꯔꯒ ꯀꯩꯅꯣ ꯁꯤꯖꯤꯟꯅꯩ ꯑꯗꯨꯕꯨ ꯃꯣꯔꯣꯛꯁꯨ ꯍꯧꯖꯤꯛꯄꯨ ꯆꯥꯎꯈꯠꯄꯒꯤ ꯃꯇꯨꯡ ꯏꯟꯅ ꯍꯧꯖꯤꯛꯄꯨꯗꯤ ꯑꯩꯈꯣꯏꯅ ꯑꯗꯨꯝ ꯒ꯭ꯔꯥꯟꯗꯔꯗꯕꯨꯗꯤ ꯃꯌꯥꯝ ꯇꯛꯅꯩꯌꯦ ꯑꯆꯥꯎꯕ ꯃꯦꯆꯤꯟ ꯃꯌꯥꯝꯁꯨ ꯊꯣꯛꯂꯛꯈ꯭ꯔꯦ ꯑꯩꯈꯣꯏꯅ ꯑꯗꯨꯗ ꯑꯗꯨꯝ ꯁꯤꯖꯤꯟꯅꯩ ꯑꯩꯈꯣꯏ ꯃꯌꯥꯝ ꯅꯨꯄꯤ ꯃꯌꯥꯝꯅ ꯄꯨꯟꯅ ꯄꯨꯟꯗꯨꯅ ꯑꯗꯨꯃꯥꯏꯅꯁꯨ ꯁꯤꯖꯤꯟꯅꯩ ꯇꯛꯄ ꯈꯣꯠꯄ ꯇꯩꯔꯦ ꯑꯃꯃꯕꯨ ꯑꯣꯏꯔꯦ ꯑꯩꯈꯣꯏ ꯃꯌꯥꯝꯅ ꯄꯨꯟꯁꯤꯜꯂꯒ ꯑꯃ ꯑꯃꯒꯤ ꯅꯨꯃꯤꯠ ꯑꯃꯒꯤ ꯅꯃꯠ ꯃꯥꯡꯗꯅꯕ ꯑꯩꯈꯣꯏꯅ ꯄꯨꯂꯞ ꯄꯨꯜꯂꯦ ꯍꯥꯏꯔꯒ ꯑꯗꯨꯃꯥꯏꯅ ꯇꯛꯄ ꯈꯣꯠꯄ ꯑꯗꯨꯒ ꯁꯨꯝꯕꯟꯗ ꯁꯨꯕ ꯌꯥꯕꯃꯈꯩꯁꯨ ꯑꯩꯈꯣꯏꯅꯁꯨ ꯁꯨꯔꯒ ꯃꯌꯥꯝ ꯑꯗꯨꯃꯥꯏꯅ ꯄꯨꯜꯂꯒ ꯑꯩꯈꯣꯏꯅ ꯃꯔꯨꯞ ꯃꯄꯥꯡꯁꯤꯡ ꯃꯔꯨ ꯃꯔꯥꯡꯁꯦ ꯑꯩꯈꯣꯏꯅ ꯁꯦꯝ ꯑꯗꯨꯃꯥꯏꯅ ꯁꯦꯝꯃꯦ ꯍꯥꯏꯅ ꯈꯪꯍꯟ ꯍꯥꯏꯖꯔꯤ